ꯑꯥ ꯍꯂꯣ ꯀꯔꯤꯒꯤꯅꯣꯅꯦ ꯍꯟꯗꯛꯁꯤꯕꯨ ꯑꯦꯟꯁꯥꯡ ꯅꯥꯄꯤ ꯃꯁꯥ ꯃꯁꯤꯡꯒ ꯑꯝꯇ ꯂꯧꯕ ꯂꯥꯛꯇ꯭ꯔꯦ ꯅꯪ ꯄꯣꯠ ꯆꯩꯒ ꯑꯝꯇ ꯌꯣꯟꯗ꯭ꯔꯕꯣ ꯑꯩꯈꯣꯏꯒꯤꯗꯤ ꯑꯩꯒꯤꯗꯤ ꯑꯩꯒꯤ ꯑꯦꯟꯁꯥꯡ ꯃꯅꯥ ꯃꯁꯤꯡꯗꯣ ꯑꯩꯅ ꯊꯥꯕꯁꯤꯡꯗꯨ ꯑꯩꯗꯤ ꯍꯤꯗꯥꯛ ꯀꯥꯞꯄꯨꯗꯤ ꯀꯥꯞꯄꯤ ꯑꯗꯨ ꯑꯣꯏꯔꯒꯁꯨ ꯑꯩꯅ ꯀꯥꯞꯄꯗꯨ ꯀꯩꯅꯣ ꯅꯠꯇꯦ ꯑꯩꯈꯣꯏꯒꯤ ꯑꯣꯔꯒꯥꯅꯤꯛꯀꯤ ꯉꯥꯛꯇꯅꯤ ꯑꯗꯨꯅ ꯀꯩꯁꯨ ꯌꯥꯝꯅ ꯁꯣꯛꯑꯣꯏ ꯍꯥꯏꯅ ꯍꯥꯏꯌꯦ ꯁꯣꯛꯑꯣꯏ ꯍꯥꯏꯅ ꯈꯜꯂꯤ ꯑꯗꯨꯅ ꯑꯩꯒꯤ ꯄꯣꯠ ꯆꯩꯁꯤꯡꯁꯤ ꯑꯩꯒꯤ ꯃꯅꯥ ꯃꯁꯤꯡꯁꯤꯡꯁꯤ ꯅꯪ ꯅꯪꯅ ꯑꯗꯨꯝ ꯂꯧꯕꯅꯤꯅ ꯑꯩꯗꯤ ꯅꯉꯣꯟꯗ ꯑꯗꯨꯝ ꯂꯧꯍꯟꯅꯤꯡꯕ ꯍꯥꯏꯕ ꯇꯥꯔꯦ ꯑꯣ ꯍꯣꯏ ꯑꯗꯨ ꯀꯩꯁꯨ ꯀꯥꯏꯗꯦ ꯑꯗꯨ ꯑꯩꯁꯤ ꯉꯁꯤ ꯉꯔꯥꯡꯁꯦ ꯍꯦꯛꯑꯦꯕꯀꯣ ꯑꯗꯨꯅ ꯑꯩ ꯄꯣꯠꯁꯤ ꯑꯩꯒꯤ ꯃꯅꯥ ꯃꯁꯤꯡꯁꯤꯡꯁꯤ ꯑꯗꯨꯝ ꯅꯪꯅ ꯑꯗꯨꯝ ꯂꯧꯕꯅꯤꯅ ꯑꯩ ꯅꯪꯉꯣꯟꯗ ꯑꯗꯨꯝ ꯂꯧꯍꯟꯅꯤꯡꯕ ꯑꯗꯨ ꯀꯃꯥꯏꯅ ꯑꯗꯨꯝ ꯑꯇꯣꯞꯄꯗꯁꯨ ꯊꯥꯗꯤ ꯊꯥꯏ ꯑꯗꯨꯕꯨ ꯅꯪꯅ ꯁꯨꯝ ꯇꯣꯏꯅ ꯑꯩꯉꯣꯟꯗꯒꯤ ꯂꯧꯕꯅꯤꯅ ꯅꯪ ꯌꯣꯟꯕꯒꯤ ꯑꯗꯨꯅ ꯑꯩꯅ ꯅꯉꯣꯟꯗ ꯄꯤꯅꯤꯡꯕ ꯍꯥꯏꯕ ꯇꯥꯔꯦꯀꯣ ꯑꯗꯨꯒꯤ ꯁꯨꯝ ꯐꯣꯟ ꯑꯩꯁꯦ ꯅꯉꯣꯟꯗ ꯐꯣꯟ ꯇꯧꯔꯛꯄꯅꯦ ꯑꯣ ꯊꯝꯖꯔꯒꯦ ꯑꯗꯨꯒꯗꯤ ꯎꯝ